ꯍꯣꯏ ꯑꯩꯈꯣꯏꯒꯤ ꯍꯤꯟꯗꯨ ꯍꯤꯟꯗꯨꯒꯤꯗꯗꯤ ꯁꯤꯒꯨꯝꯕ ꯀꯩꯅꯣ ꯍꯟꯊꯅ ꯌꯦꯡꯕꯒꯤ ꯁꯤꯒꯤꯁꯦ ꯑꯗꯨꯝ ꯂꯩ ꯆꯥꯛ ꯊꯣꯡꯕ ꯆꯪꯗꯕ ꯑꯗꯨꯒ ꯍꯟꯊꯅ ꯌꯦꯡꯕꯤꯕ ꯑꯗꯨꯒ ꯏꯟꯊꯣꯛꯄꯤꯕ ꯍꯥꯏꯗꯤ ꯑꯗꯨꯝꯕ ꯑꯗꯨꯝ ꯂꯩ ꯇꯣꯉꯥꯟꯅ ꯊꯝꯕꯤꯕ ꯃꯌꯥꯝꯒ ꯄꯨꯟꯅ ꯂꯩꯃꯤꯟꯅꯕ ꯑꯗꯨꯒ ꯆꯥꯃꯤꯟ ꯊꯛꯃꯤꯟꯅꯕ ꯑꯗꯨꯒꯨꯝꯕ ꯌꯥꯗꯕꯒꯨꯝꯕꯒꯤ ꯑꯗꯨꯝꯕꯒꯤ ꯀꯜꯆꯔ ꯑꯃ ꯑꯗꯨꯝ ꯂꯩꯖꯩ